ꯐꯤ ꯂꯣꯟꯕꯁꯦ ꯑꯩꯒꯤ ꯑꯣꯏꯅꯗꯤ ꯈꯤꯇꯪ ꯈꯖꯤꯛꯈꯛ ꯍꯥꯏꯗꯤ ꯍꯨꯟꯗ꯭ꯔꯦꯠ ꯄꯔꯁꯦꯟ ꯃꯅꯨꯡꯗ ꯋꯥꯟ ꯄꯔꯁꯦꯟꯇꯤ ꯑꯗꯨ ꯈꯛ ꯈꯪꯕꯅꯦ ꯑꯩꯈꯣꯏ ꯃꯥꯁꯦ ꯑꯩꯈꯣꯏ ꯃꯥꯁꯤꯁꯨ ꯌꯥꯝꯅ ꯂꯣꯟꯕ ꯍꯩꯌꯦ ꯃꯥ ꯊꯥꯏꯅ ꯂꯣꯜꯂꯛꯄꯒꯤ ꯐꯨꯔꯤꯠꯁꯨ ꯂꯣꯟꯕꯤꯌꯦ ꯑꯗꯨꯗꯨꯒ ꯑꯩꯈꯣꯏ ꯋꯜꯗ ꯊꯦꯠꯅ ꯈꯣꯠꯅꯕꯗꯣ ꯑꯗꯨ ꯃꯌꯥꯝ ꯂꯣꯜꯂꯦ ꯑꯗꯨꯗꯨꯒ ꯑꯩꯒꯤ ꯏꯃꯥꯅꯕꯤ ꯑꯃ ꯂꯩꯌꯦ ꯃꯥꯁꯦ ꯂꯣꯟꯕ ꯌꯥꯝꯅ ꯍꯩꯌꯦ ꯃꯥꯗꯤ ꯃꯈꯜ ꯃꯈꯜ ꯃꯌꯥꯝ ꯂꯣꯟꯕ ꯍꯩ ꯕꯦꯛ ꯂꯣꯟꯕ ꯍꯩ ꯑꯗꯒꯤ ꯐꯨꯔꯤꯠ ꯀꯩ ꯀꯩ ꯁꯣꯛꯁ ꯀꯩ ꯀꯥ ꯂꯣꯏꯅ ꯂꯣꯟꯕ ꯍꯩ ꯑꯗꯨꯒꯤ ꯃꯉꯣꯟꯗꯒꯤ ꯇꯝꯒꯦꯅ ꯑꯩꯁꯦ ꯃꯇꯦꯛ ꯑꯃ ꯇꯥꯝꯃꯨꯏꯌꯦꯕ ꯑꯗꯨꯒꯤ ꯃꯇꯦꯛ ꯈꯖꯤꯛꯈꯛꯇꯤ ꯍꯩꯌꯦ ꯈꯔꯗꯤ ꯑꯗꯨꯝ ꯍꯥꯏꯗꯤ ꯑꯆꯝꯕ ꯁꯤꯝꯄꯜ ꯂꯣꯟꯕꯗꯣ ꯑꯗꯨꯗꯣ ꯗꯨꯝꯗꯤ ꯍꯩꯌꯦ ꯑꯗꯨꯒ ꯄꯨꯔꯥ ꯀꯩꯅꯣ ꯑꯣꯏꯅ ꯂꯣꯟꯕꯗꯤ ꯍꯩꯇꯦ ꯑꯗꯨꯒ ꯀꯩꯅꯣ ꯐꯨꯔꯤꯠꯀꯨꯝꯕ ꯑꯗꯨꯅ ꯍꯥꯏꯗꯤ ꯂꯣꯟꯕꯗ ꯐꯨꯔꯤꯠ ꯀꯨꯝꯕ ꯂꯣꯟꯕꯗꯣ ꯑꯗꯨꯒꯨꯝꯕꯗꯨꯗꯤ ꯌꯥꯝꯅ ꯐꯖꯩ ꯃꯥꯅꯗꯤ ꯌꯥꯝꯅ ꯄꯨꯊꯣꯛꯑꯦ ꯑꯇꯣꯞ ꯑꯇꯣꯞꯄ ꯑꯩꯒꯤ ꯑꯣꯏꯅꯗꯤ ꯑꯩꯅꯗꯤ ꯄꯨꯊꯣꯛꯇꯦ ꯑꯗꯨꯒ ꯌꯥꯅꯝ ꯄꯥꯝꯃꯦ ꯂꯣꯟꯕꯁꯦ ꯄꯥꯝꯗꯤ ꯄꯥꯝꯃꯦ ꯑꯗꯨꯗꯨꯒ ꯌꯥꯝꯅ ꯍꯩꯕꯗꯤ ꯑꯣꯏꯗꯦ